ꯍꯜꯂꯣ ꯃꯁꯤ ꯁꯉꯥꯏ ꯍꯣꯇꯦꯜ ꯑꯣꯏꯕꯤꯔꯕ ꯅꯠꯇ꯭ꯔꯥ ꯍꯥꯟꯅ ꯑꯩ ꯁꯣꯝꯒꯤ ꯍꯣꯇꯦꯜꯗ ꯑꯗꯨꯝ ꯆꯤꯟꯖꯥꯛꯀꯤ ꯐꯨꯗ ꯗꯤꯂꯤꯕꯔꯤꯒꯤ ꯃꯇꯥꯡꯗ ꯗꯤꯂꯤꯕꯔ ꯇꯧꯅꯅꯕ ꯍꯥꯏꯖꯈꯤꯕꯗ ꯃꯇꯝ ꯆꯥꯅ ꯂꯥꯛꯄꯤꯔꯦ ꯑꯗꯣ ꯆꯥꯕ ꯊꯛꯄ ꯑꯆꯥ ꯑꯊꯛꯇꯣ ꯑꯗꯨꯝ ꯐꯅ ꯌꯥꯝꯅ ꯍꯥꯎꯖꯩ ꯑꯗꯨꯕꯨ ꯀꯔꯤ ꯍꯥꯏꯇꯥꯔꯦ ꯑꯩꯈꯣꯏꯒꯤ ꯗꯤꯂꯤꯕꯔꯤꯒꯤ ꯂꯣꯀꯦꯁꯟ ꯇꯧꯕ ꯃꯇꯝꯗꯅꯦꯀꯣ ꯁꯣꯝꯒꯤ ꯍꯣꯇꯦꯜꯒꯤ ꯂꯣꯀꯦꯁꯟ ꯍꯥꯏꯕ ꯃꯇꯝꯗ ꯈꯤꯇꯪ ꯊꯦꯡꯇꯣꯛ ꯊꯦꯡꯖꯤꯟ ꯇꯧꯑꯦꯕꯀꯣ ꯁꯤꯒꯤ ꯃꯇꯥꯡꯗ ꯈꯔ ꯑꯐꯕ ꯃꯑꯣꯡꯗ ꯍꯥꯏꯕꯗꯤ ꯂꯣꯀꯦꯁꯟꯁꯦ ꯁꯠ ꯁꯠ ꯌꯥꯔꯒ ꯃꯇꯝ ꯆꯥꯅ ꯌꯧꯍꯟꯕꯤꯕꯗꯣ ꯄꯥꯝꯖꯩ ꯍꯥꯏꯒꯦ ꯇꯧꯖꯕꯅꯤ ꯑꯗꯣ ꯁꯣꯝꯒꯤ ꯐꯨꯗꯀꯤ ꯃꯇꯥꯡꯗ ꯑꯣꯏꯔꯒꯁꯨ ꯑꯄꯦꯟ ꯄꯦꯟꯗ ꯍꯥꯏꯔꯒꯗꯤ ꯏꯁꯥꯗ ꯑꯗꯨꯝ ꯅꯨꯡꯉꯥꯏꯖꯕ ꯐꯥꯎꯋꯤ ꯍꯥꯏꯕꯗꯤ ꯑꯩꯈꯣꯏꯅ ꯑꯩꯅ ꯈꯟꯖꯔꯨꯔꯤꯗꯨꯒ ꯇꯧꯔꯛꯏꯕꯗꯨꯒ ꯆꯞ ꯃꯥꯟꯅꯖꯕꯒꯤ ꯁꯣꯝꯕꯨ ꯊꯥꯒꯠꯆꯔꯤ ꯑꯗꯨꯒ ꯂꯣꯀꯦꯁꯟꯒꯤ ꯃꯇꯥꯡꯗꯨ ꯈꯤꯇꯪ ꯉꯥꯏꯊꯣꯛ ꯉꯥꯏꯁꯤꯟ ꯇꯧꯕꯗꯣ ꯑꯗꯨꯒꯤ ꯃꯇꯥꯡꯗ ꯅꯨꯡꯉꯥꯏꯖꯗꯕꯒꯤ ꯋꯥ ꯈꯛꯇꯅꯤ ꯑꯗꯣ ꯃꯇꯨꯡꯗ ꯇꯧꯕꯤꯗꯅꯕ ꯍꯥꯏꯖꯔꯤ